ꯑꯩꯈꯣꯏꯒꯤ ꯚꯥꯔꯠ ꯑꯁꯤꯗ ꯌꯣꯒꯒꯤ ꯒꯨꯔꯨ ꯀꯌꯥ ꯑꯃ ꯂꯩ ꯑꯩꯅ ꯃꯃꯤꯡ ꯈꯔ ꯍꯥꯏꯖꯒꯦ ꯃꯗꯨꯗꯤ ꯇꯤ ꯀ꯭ꯔꯤꯁꯅꯃꯆꯥꯔꯤꯌꯥ ꯁꯤꯕꯥꯅꯟꯗ ꯁꯔꯁꯋꯥꯇꯤ ꯄꯇꯥꯟꯖꯂꯤ ꯑꯗꯨꯒ ꯌꯣꯒꯥ ꯑꯁꯤꯕꯨ ꯄꯨꯊꯣꯛꯄꯤꯈꯤꯕꯅ ꯂꯣꯠ ꯁꯤꯚ ꯌꯣꯒꯥ ꯑꯁꯤꯅ ꯑꯩꯒꯤ ꯄꯨꯛꯅꯤꯡꯕꯨ ꯌꯥꯝꯅ ꯊꯧꯒꯠꯄꯤ ꯍꯥꯏꯗꯤ ꯌꯣꯒꯥ ꯇꯧꯕꯅ ꯑꯩꯈꯣꯏꯒꯤ ꯍꯛꯆꯥꯡꯗ ꯀꯥꯟꯅꯕ ꯀꯌꯥꯃꯔꯨꯝ ꯄꯤ ꯍꯥꯏꯕꯗꯨ ꯑꯩꯅ ꯃꯊꯛꯇ ꯄꯟꯖꯈ꯭ꯔꯤꯕ ꯃꯤ ꯃꯃꯤꯡ ꯈꯔ ꯑꯗꯨꯅ ꯇꯥꯛꯂꯤ ꯃꯈꯣꯏꯒꯤ ꯃꯇꯧ ꯑꯗꯨꯕꯨ ꯇꯝꯖꯔꯒ ꯑꯩꯈꯣꯏꯅ ꯌꯣꯒꯥ ꯑꯁꯤꯕꯨ ꯁꯥꯟꯅꯔꯒ ꯍꯛꯆꯥꯡ ꯐꯥꯅ ꯂꯩꯕ ꯑꯃꯗꯤ ꯄꯨꯛꯅꯤꯡ ꯋꯥꯈꯜ ꯏꯪꯊꯅ ꯅꯨꯡꯉꯥꯏꯅ ꯂꯩꯒꯗꯕꯅꯤ ꯌꯣꯒꯥ ꯑꯁꯤ ꯃꯤꯑꯣꯏꯕꯒꯤ ꯄꯨꯛꯅꯤꯡ ꯋꯥꯈꯜ ꯍꯛꯆꯥꯡꯗ ꯀꯥꯟꯅꯕ ꯀꯌꯥ ꯑꯃꯁꯨ ꯄꯤ ꯌꯣꯒꯥꯗꯒꯤ ꯂꯧꯕ ꯌꯥꯕ ꯀꯥꯟꯅꯕ ꯈꯔꯁꯤꯡ ꯄꯜꯂꯕꯗ ꯍꯛꯆꯥꯡ ꯐꯅ ꯂꯩꯕ ꯄꯨꯛꯅꯤꯡ ꯋꯥꯈꯜ ꯏꯪꯊꯅ ꯂꯩꯕ ꯑꯅꯥ ꯑꯌꯦꯛ ꯆꯦꯟꯍꯟꯗꯕ ꯑꯁꯤꯒꯨꯝꯕ ꯀꯌꯥ ꯑꯁꯤꯅꯤ ꯑꯩꯅ ꯃꯊꯛꯇ ꯄꯟꯖꯈ꯭ꯔꯤꯕ ꯌꯣꯒꯥꯒꯤ ꯒꯨꯔꯨꯁꯤꯡ ꯑꯗꯨ ꯎꯔꯨꯕꯗꯒꯤ ꯑꯩ ꯌꯣꯒꯥꯗ ꯄꯨꯛꯅꯤꯡ ꯑꯁꯤꯕꯨ ꯆꯤꯡꯁꯤꯟꯂꯛꯈꯤ